ꯑꯩꯅ ꯍꯥꯟꯅꯒꯤ ꯁꯥ ꯑꯔꯤꯕꯁꯦ ꯑꯁꯂꯥꯝꯒꯨꯝꯕ ꯑꯔꯤꯕ ꯑꯩꯈꯣꯏꯒꯤ ꯍꯧꯈ꯭ꯔꯕ ꯃꯃꯥꯡꯒꯤ ꯍꯧꯈ꯭ꯔꯕ ꯃꯃꯥꯡꯒꯤ ꯄꯨꯟꯁꯤꯔꯣꯟꯗ ꯂꯥꯛꯑꯔꯣꯏꯗꯕꯁꯤꯡꯗ ꯑꯩꯅ ꯈꯔ ꯈꯣꯝꯖꯟꯖꯕ ꯏꯁꯥꯅ ꯄꯥꯝꯖꯩ ꯃꯔꯝꯗꯤ ꯀꯔꯤꯒꯤꯅꯣꯗ ꯍꯌꯦꯡ ꯀꯣꯟꯅ ꯀꯥꯟꯅꯕ ꯂꯥꯛꯀꯗꯧꯕ ꯃꯔꯝꯗꯤ ꯃꯁꯤꯅ ꯀꯩꯝꯇ ꯍꯧꯈ꯭ꯔꯕ ꯃꯁꯤꯕꯨ ꯃꯁꯛ ꯎꯍꯧꯗꯕ ꯀꯔꯤꯅꯣ ꯀꯗꯥꯏꯅꯣ ꯈꯪꯈꯤꯗ꯭ꯔꯕꯁꯤꯡꯁꯦ ꯁꯤꯗ ꯑꯩꯈꯣꯏꯁꯨ ꯃꯁꯛ ꯇꯥꯛꯑꯒ ꯁꯤꯅꯤ ꯁꯤꯅꯤ ꯁꯤꯅ ꯍꯥꯟꯅꯒꯤ ꯆꯠꯅꯔꯝꯕꯅꯤ ꯁꯤꯀꯤ ꯆꯞꯄꯤ ꯃꯈꯥꯏ ꯆꯞꯄꯤ ꯑꯗꯒꯤ ꯄꯩꯁꯥ ꯇꯔꯥ ꯆꯞꯄꯤ ꯃꯇꯝ ꯑꯃꯒꯤ